ꯑꯥ ꯍꯦꯂꯣ ꯑꯥ ꯍꯦꯂꯣ ꯇꯥꯕꯤꯔꯕ ꯑꯣ ꯁꯤꯁꯦ ꯍꯣꯇꯦꯜꯒꯤ ꯀꯩꯀꯩ ꯃꯦꯅꯨ ꯀꯩꯀꯩ ꯀꯃꯥꯏ ꯐꯪꯒꯦ ꯑꯗꯨꯒ ꯃꯥꯒꯤ ꯄ꯭ꯔꯥꯏꯁ ꯀꯩꯀꯥ ꯀꯃꯥꯏꯇꯧꯒꯦ ꯑꯗꯨꯝꯇ ꯍꯥꯏꯕꯤꯔꯛꯎꯕ ꯑꯥ ꯏꯚꯦꯟꯠ ꯑꯃꯒꯤ ꯁꯨꯝ ꯑꯣꯔꯗꯔ ꯇꯧꯒꯦ ꯈꯟꯖꯕ

ꯌꯥꯏ ꯌꯥꯏ ꯀꯩꯁꯨꯝꯇ ꯑꯀꯥꯏꯕ ꯂꯩꯇꯦ ꯑꯗꯨꯗꯣ ꯍꯧꯖꯤꯛꯀꯤ ꯗꯦꯖꯔꯠ ꯑꯣꯏꯒꯦꯔꯥ ꯁ꯭ꯇꯥꯔꯇꯔ ꯑꯣꯏꯒꯦꯔꯥ ꯂꯩꯔꯤꯕꯁꯤꯡꯗꯣ ꯑꯗꯨꯗꯨꯒꯤ ꯄ꯭ꯔꯥꯏꯁ ꯂꯤꯁꯠ ꯑꯝꯇꯪ ꯍꯥꯏꯕꯤꯔꯛꯑꯒꯗꯤ ꯌꯥꯝꯅ ꯅꯨꯡꯉꯥꯏꯖꯒꯅꯤ

ꯑꯣꯀꯦ ꯑꯣꯀꯦ ꯑꯣꯀꯦ ꯑꯗꯨꯗꯣ ꯍꯧꯖꯤꯛꯀꯤ ꯀꯣꯝꯕꯣꯁꯦ ꯑꯥ ꯑꯩꯈꯣꯏꯅ ꯍꯦꯟꯅ ꯄꯥꯝꯖꯕ ꯈꯔꯗꯨꯝ ꯈꯜꯂꯒ ꯀꯣꯝꯕꯣꯒꯤ ꯃꯋꯣꯡꯗ ꯁꯦꯝꯕꯗꯤ ꯑꯗꯨꯝ ꯌꯥꯒꯗ꯭ꯔꯥ ꯀꯃꯥꯏꯇꯧꯅꯤ ꯑꯩꯈꯣꯏꯅ ꯍꯥꯏꯗꯤ ꯏꯟꯗꯤꯕꯤꯖꯨꯋꯦꯜ ꯑꯣꯏꯅ ꯑꯃꯃꯝ ꯂꯧꯗꯣꯏ ꯂꯧꯒꯗꯣꯏ ꯁꯔꯨꯛꯄꯨꯗꯤ ꯑꯣꯀꯦ ꯑꯣꯀꯦ ꯑꯗꯨꯗꯤ ꯑꯥ ꯑꯣ ꯑꯗꯨꯗꯤ ꯑꯩ ꯔꯦꯁꯇꯣꯔꯦꯟꯗ ꯁꯣꯏꯗꯅꯃꯛꯀꯤ ꯚꯤꯖꯤꯠ ꯇꯧꯔꯨꯔꯒ ꯀꯩꯅꯣꯗꯣ ꯑꯩ ꯈꯟꯖꯔꯒꯦ ꯑꯣꯀꯦ ꯑꯣꯀꯦ ꯊꯦꯡꯀ꯭ꯌꯨ ꯑꯣꯀꯦ ꯑꯣꯀꯦ ꯑꯗꯨꯗꯤ ꯑꯩ ꯋꯦꯕꯁꯥꯏꯠꯇꯨꯗ ꯆꯪꯉꯒ ꯑꯃꯨꯛ ꯑꯩ ꯁꯔꯁ ꯇꯧꯔꯒ ꯑꯃꯨꯛ ꯍꯥꯏꯖꯔꯛꯑꯒꯦ ꯎꯝ ꯌꯥꯔꯦꯀꯣ ꯎꯝ